ꯁꯃꯨꯗ꯭ꯔꯗ ꯉꯥ ꯐꯥꯕꯗꯤ ꯌꯣꯟꯕ ꯑꯁꯤ ꯑꯩꯗꯤ ꯌꯥꯝꯅ ꯊꯣꯏꯗꯣꯛꯅ ꯈꯪꯖꯗꯦ ꯃꯔꯝꯗꯤ ꯑꯩꯗꯤ ꯁꯃꯨꯗ꯭ꯔꯒꯤ ꯃꯅꯥꯛꯇ ꯂꯩꯔꯨꯗꯕꯅ ꯑꯗꯨꯕꯨ ꯐꯥꯕꯒꯤ ꯑꯃꯁꯨꯡ ꯀꯩꯊꯜꯗ ꯌꯣꯟꯕꯒꯤ ꯊꯧꯑꯣꯡꯁꯤꯡ ꯈꯔ ꯄꯟꯖꯔꯕꯗ ꯉꯥ ꯑꯁꯤ ꯂꯥꯡ ꯑꯆꯧ ꯑꯆꯧꯕ ꯁꯃꯨꯗ꯭ꯔꯗ ꯊꯥꯗꯔꯒ ꯖꯥꯍꯥꯖꯇ ꯍꯤꯗ ꯇꯧꯔꯒ ꯐꯥꯕ ꯅꯆꯤꯡꯕ ꯇꯧꯏ ꯑꯗꯨꯒ ꯃꯅꯥꯛ ꯅꯛꯄ ꯀꯩꯊꯦꯜꯁꯤꯡꯗ ꯌꯣꯜꯂꯤ ꯑꯃꯁꯨꯡ ꯑꯆꯧꯕ ꯉꯥ ꯌꯣꯟꯐꯝꯁꯤꯡ ꯑꯗꯨꯗꯤ ꯑꯆꯧ ꯑꯆꯧꯕ ꯗꯨꯀꯥꯟꯗꯥꯔ ꯀꯟꯇꯦꯛꯁꯤꯡꯗ ꯊꯥꯅꯔꯒ ꯌꯣꯜꯂꯤ ꯃꯈꯥ ꯇꯥꯕꯗꯤ ꯈꯪꯖꯗ꯭ꯔꯦ